ꯍꯜꯂꯣ ꯐꯣꯟ ꯄꯥꯏꯕꯤꯔꯛꯏꯁꯤ ꯑꯜ ꯍꯥꯌꯥꯠꯀꯤ ꯔꯤꯁꯤꯞꯁꯟ ꯑꯣꯏꯕꯤꯔꯕꯥ ꯑꯗꯣ ꯍꯣꯔꯦꯟ ꯅꯨꯡꯊꯤꯟ ꯄꯨꯡ ꯃꯔꯤꯗꯒꯤꯅ ꯅꯨꯃꯤꯗꯥꯡ ꯋꯥꯏꯔꯝ ꯄꯨꯡ ꯇꯔꯨꯛ ꯐꯥꯎꯕꯒꯤ ꯑꯩꯈꯣꯏ ꯄ꯭ꯔꯣꯒꯥꯝ ꯑꯃ ꯂꯩꯕ ꯑꯗꯣ ꯕꯨꯛ ꯇꯧꯒꯦ ꯇꯧꯕꯅꯦ ꯍꯣꯇꯦꯜ ꯑꯗꯣ ꯕꯨꯛ ꯇꯧꯕꯗꯨꯗ ꯑꯩꯈꯣꯏ ꯃꯤ ꯔꯨꯝ ꯑꯅꯤꯃꯨꯛꯇꯤ ꯌꯥꯎꯒꯅꯤ ꯔꯨꯝ ꯑꯅꯤꯁꯤꯗ ꯆꯥꯅ ꯊꯛꯅꯕ ꯈꯔꯁꯨ ꯌꯥꯎꯔꯅꯤ ꯑꯗꯣ ꯆꯥꯎꯔꯥꯛꯄ ꯅꯣꯏꯅ ꯄꯩꯁꯥ ꯃꯃꯜ ꯁꯤꯡꯗꯣ ꯍꯥꯏꯕꯤꯔꯛꯑꯣ ꯑꯗꯨꯒ ꯑꯩꯈꯣꯏꯁꯨ ꯁꯤꯜ ꯂꯥꯡꯅꯕ ꯇꯧꯒꯦ ꯑꯣ ꯐꯔꯦ ꯑꯗꯨꯗꯤ ꯍꯣꯔꯦꯟ ꯁꯣꯏꯗꯅ ꯑꯩꯈꯣꯏ ꯂꯥꯛꯄꯒ ꯅꯣꯏꯅ ꯁꯦꯝ ꯁꯥꯗꯨꯅ ꯂꯩꯔꯝꯃꯣ ꯃꯐꯝ ꯆꯥꯅ